ꯕꯤꯁꯅꯨꯄꯨꯔ ꯗꯤꯁꯇ꯭ꯔꯤꯛꯇ ꯂꯩꯕ ꯂꯣꯛꯇꯥꯛ ꯍꯥꯏꯕꯁꯤ ꯃꯌꯥꯝꯒꯤ ꯂꯝ ꯀꯣꯏꯕ ꯃꯌꯥꯝꯒꯤ ꯄꯟꯊꯨꯡꯐꯝ ꯌꯥꯝꯅ ꯃꯔꯨ ꯑꯣꯏꯕ ꯄꯟꯊꯨꯡꯕꯝ ꯑꯃꯅꯤ ꯃꯐꯝꯁꯤꯗ ꯑꯩꯈꯣꯏꯅ ꯌꯦꯡꯕ ꯌꯥꯕꯁꯤ ꯃꯌꯥꯝ ꯂꯩꯈ꯭ꯔꯦ ꯀꯩꯕꯨꯜ ꯂꯝꯖꯥꯎ ꯅꯦꯁꯅꯦꯜ ꯄꯥꯛ ꯑꯩꯈꯣꯏꯒꯤ ꯏꯟꯇ ꯋꯜꯒꯤ ꯑꯣꯏꯕ ꯈ꯭ꯋꯥꯏꯗꯒꯤ ꯃꯇꯣꯝꯗ ꯂꯩꯕ ꯐ꯭ꯂꯣꯇꯤꯡ ꯄꯥꯛ ꯑꯃꯅꯤ ꯃꯁꯤꯗ ꯑꯩꯈꯣꯏ ꯌꯦꯡꯕ ꯌꯥꯕꯁꯤ ꯃꯌꯥꯝ ꯂꯩꯈ꯭ꯔꯦ ꯑꯗꯨꯒ ꯑꯩꯈꯣꯏꯒꯤ ꯍꯧꯖꯤꯛꯀꯥꯟꯗꯤ ꯍꯠ ꯍꯥꯏ ꯇꯥꯔꯦ ꯏꯁꯤꯡꯗ ꯇꯥꯎꯔꯒ ꯁꯥꯕ ꯐ꯭ꯂꯣꯇꯤꯡ ꯍꯠꯁꯨ ꯃꯌꯥꯝ ꯁꯥꯅꯔꯦ ꯑꯗꯨꯗ ꯁꯤꯗꯩꯗ ꯇꯨꯔꯤꯁ ꯁ꯭ꯄꯣꯠ ꯑꯣꯏꯕꯒꯤ ꯃꯌꯥꯝ ꯃꯤ ꯃꯌꯥꯝꯅ ꯇꯨꯔꯤꯖ ꯀꯩꯅꯣ ꯇꯨꯔꯤꯁ ꯃꯌꯥꯝꯅ ꯌꯥꯝꯅ ꯄꯥꯝꯕ ꯑꯗꯨꯕꯨ ꯏꯟꯕꯥꯏꯔꯃꯦꯟꯇꯗꯤ ꯌꯥꯝꯅ ꯁꯣꯛꯍꯜꯂꯦꯅ ꯃꯁꯤ ꯒꯣꯔꯃꯦꯟꯅ ꯀꯩꯅꯣ ꯌꯥꯗꯦꯅ ꯊꯨꯒꯥꯏꯈ꯭ꯔꯦ ꯑꯗꯨꯒ ꯂꯧꯊꯣꯛꯈꯤꯕ ꯃꯌꯥꯝ ꯌꯥꯎꯈ꯭ꯔꯦ ꯃꯁꯤ ꯍꯥꯏꯔꯤꯕ ꯃꯐꯝꯁꯤꯡ ꯑꯁꯤ ꯃꯔꯨ ꯑꯣꯏꯕ ꯌꯥꯝꯅ ꯃꯤ ꯌꯥꯝ ꯃꯤꯉꯣꯟꯗ ꯄꯨꯛꯅꯤꯡ ꯊꯛꯍꯟꯕ ꯃꯃꯤꯠ ꯊꯛꯍꯟꯕ ꯃꯐꯝ ꯑꯃ ꯑꯣꯏꯔꯤ ꯑꯗꯨꯒ ꯑꯩꯈꯣꯏꯒꯤ ꯂꯦꯟꯃꯥꯛ ꯏꯝꯐꯥꯜ ꯋꯦꯁꯇ ꯍꯥꯏꯔꯁꯨ ꯏꯝꯐꯥꯜ ꯋꯦꯁꯇ ꯍꯥꯏꯔꯒꯅ ꯀꯪꯂꯥ ꯑꯩꯈꯣꯏꯒꯤ ꯀꯪꯂꯥ ꯃꯣꯅꯨꯃꯦꯟꯁꯤ ꯃꯣꯅꯨꯃꯦꯟꯁꯤꯗ ꯂꯩꯔꯤꯕꯁꯤ ꯃꯐꯝ ꯃꯌꯥꯝ ꯑꯀꯣꯏꯕꯁꯤ ꯌꯦꯡꯕ ꯌꯥꯈ꯭ꯔꯦ ꯑꯩꯈꯣꯏꯒꯤ ꯍꯤꯁꯇꯔꯤꯀꯦꯜꯒꯤ ꯃꯅꯤꯄꯨꯔꯒꯤ ꯃꯔꯝꯗ ꯈꯪꯅꯤꯡꯕ ꯈꯣꯠꯅꯤꯡꯕ ꯂꯩꯔꯛꯄ ꯃꯇꯝꯗ ꯁꯤꯒꯨꯝꯕ ꯍꯤꯁꯇꯣꯔꯤꯀꯦꯜ ꯁꯥꯏꯠ ꯁꯤꯒꯨꯝꯕꯁꯤ ꯆꯠꯅꯩ ꯁꯤꯒꯨꯝꯕ ꯃꯌꯥꯝ ꯂꯩꯈ꯭ꯔ ꯑꯩꯈꯣꯏꯒꯤ ꯏꯝꯐꯥꯜ ꯁꯍꯔꯗ ꯒꯣꯕꯤꯟꯗꯖꯤ ꯇꯦꯝꯄꯜ ꯒꯣꯕꯤꯟꯗꯖꯤ ꯇꯦꯝꯄꯜꯁꯨ ꯌꯥꯝꯅ ꯐꯖꯅ ꯁꯦꯝꯒꯠꯂꯦ ꯃꯁꯤ ꯌꯥꯝꯅ ꯐꯖꯕ ꯑꯅꯣ ꯂꯝ ꯀꯣꯏꯕꯁꯤꯡꯅ ꯌꯦꯡꯕ ꯂꯥꯛꯄꯗ ꯌꯥꯝꯅ ꯄꯨꯛꯅꯤꯡ ꯍꯨꯕ ꯃꯐꯝ ꯑꯃꯁꯨ ꯑꯣꯏꯔꯦ